ꯁꯥꯇ꯭꯭ꯔ ꯑꯃ ꯑꯣꯏꯅ ꯐꯣꯟ ꯑꯁꯦ ꯑꯣꯟꯂꯥꯏꯟ ꯀ꯭ꯂꯥꯁ ꯍꯥꯏꯗꯤ ꯑꯩꯈꯣꯏꯅ ꯀꯔꯤꯒꯨꯝꯕ ꯃꯇꯝꯗ ꯁ꯭ꯀꯨꯜ ꯅꯨꯡ ꯀꯥꯕ ꯌꯥꯔꯛꯇꯕ ꯍꯥꯏꯗꯤ ꯀꯣꯚꯤꯠ ꯅꯥꯏꯟꯇꯤꯟ ꯇꯧꯒꯤꯕꯗꯨꯗꯁꯨ ꯑꯩꯈꯣꯏꯁꯦ ꯁ꯭ꯀꯨꯜ ꯀꯥꯕꯗꯣ ꯌꯥꯅꯗꯕꯅꯤꯅ ꯑꯣꯟꯂꯥꯏꯟ ꯀ꯭ꯂꯥꯁꯇ ꯑꯣꯏꯅ ꯇꯧꯔꯒ ꯀ꯭ꯂꯥꯁ ꯇꯧꯈꯤ ꯖꯨꯝꯗ ꯖꯨꯝꯗ ꯇꯧꯔꯒ ꯒ꯭ꯔꯨꯞ ꯁꯦꯝꯃꯒ ꯑꯩꯈꯣꯏꯗꯣ ꯁ꯭ꯀꯨꯜꯗꯤ ꯆꯠꯇ꯭ꯔꯕꯅꯤꯅ ꯌꯥꯅꯗ꯭ꯔꯕꯅꯤꯅ ꯒꯨꯒꯜ ꯒꯨꯒꯜ ꯃꯤꯠꯀꯨꯝꯕ ꯅꯠꯇ꯭ꯔꯒ ꯖꯨꯝꯁꯦ ꯑꯅꯤꯁꯤꯗ ꯇꯧꯔꯒ ꯑꯩꯈꯣꯏꯗꯣ ꯀ꯭ꯂꯥꯁ ꯇꯧꯔꯛꯏ ꯑꯗꯨ ꯁꯤꯗꯁꯨ ꯌꯥꯝꯅ ꯐꯣꯟꯁꯤꯅ ꯀꯥꯅꯍꯜꯂꯤꯀꯣ ꯑꯗꯨꯒ ꯑꯩꯈꯣꯏꯅ ꯂꯥꯏꯔꯤꯛꯁꯦ ꯄꯥꯕ ꯃꯇꯝꯗ ꯇꯣꯄꯤꯛ ꯇꯣꯄꯤꯛ ꯑꯃꯁꯦ ꯄꯥꯕ ꯃꯇꯝꯗ ꯑꯩꯈꯣꯏꯅ ꯃꯤꯅꯤꯡꯁꯦ ꯈꯪꯗꯕ ꯌꯥꯎꯔꯛꯑꯀꯥꯟꯗ ꯒꯨꯒꯜꯗ ꯁꯤ ꯁꯔꯁ ꯇꯧꯔꯒ ꯈꯪꯗꯕ ꯃꯤꯅꯤꯡꯗꯨꯒꯤ ꯁꯟꯇꯣꯛꯅ ꯇꯥꯛꯄꯗꯣ ꯑꯃꯨꯛꯀ ꯄꯥꯔꯒ ꯏꯁꯥꯗ ꯒ꯭ꯌꯥꯟ ꯇꯥꯍꯜꯂꯦ ꯑꯗꯨꯁꯨ ꯌꯥꯝꯅ ꯀꯥꯟꯅꯍꯜꯂꯦ ꯐꯣꯟꯁꯤꯅ ꯍꯦꯜꯞ ꯇꯧꯋꯦ ꯑꯗꯨꯒ ꯌꯨꯇꯨꯞꯇꯒꯤ ꯑꯩꯈꯣꯏꯁꯦ ꯃꯤꯒꯤ ꯑꯩꯈꯣꯏ ꯏꯁꯥꯃꯛ ꯀ꯭ꯂꯥꯁ ꯀꯣꯆꯤꯡ ꯆꯠꯇ꯭ꯔꯒꯁꯨ ꯃꯤꯒꯤ ꯀ꯭ꯂꯥꯁ ꯃꯣꯏꯒꯤ ꯀꯣꯆꯤꯡ ꯇꯧꯕꯒꯤ ꯚꯤꯗꯤꯑꯣ ꯑꯗꯨꯝ ꯊꯥꯒꯠꯅꯕꯗꯣ ꯑꯗꯨꯒꯨꯝꯕꯗꯣ ꯌꯦꯡꯉꯒ ꯑꯩꯈꯣꯏꯁꯨ ꯑꯩꯈꯣꯏꯗ ꯅꯣꯂꯦꯖ ꯂꯩꯍꯜꯂꯦ ꯑꯗꯨꯒꯨꯝꯕꯗꯣ ꯌꯦꯡꯕꯗꯣ ꯑꯩꯈꯣꯏꯁꯨ ꯌꯥꯝꯅ ꯀꯥꯟꯅꯍꯜꯂꯦ ꯑꯗꯨꯗꯨꯅ ꯑꯩꯈꯣꯏꯃꯛ ꯗꯥꯏꯔꯦꯛ ꯀꯣꯆꯤꯡꯗꯣ ꯆꯠꯂꯨꯗ꯭ꯔꯒꯁꯨ ꯃꯣꯏꯗ ꯇꯥꯛꯏꯕꯗꯣ ꯑꯩꯈꯣꯏꯗꯁꯨ ꯑꯗꯨꯝ ꯑꯩꯈꯣꯏꯅꯁꯨ ꯌꯦꯡꯕꯗ ꯈꯪꯖꯤꯜꯂꯤꯕꯅꯤꯅ ꯑꯩꯈꯣꯏꯅꯁꯨ ꯑꯗꯨꯝ ꯈꯪꯖꯤꯜꯍꯧꯔꯦ ꯑꯗꯨꯒꯤ ꯅꯣꯂꯦꯖꯇꯣ ꯑꯩꯈꯣꯏꯗꯁꯨ ꯂꯩꯍꯧꯔꯦ ꯑꯗꯨꯒ ꯏꯕꯨꯛ ꯁꯤꯖꯤꯟꯅꯕꯁꯦ ꯏꯕꯨꯛ ꯍꯥꯏꯗꯤ ꯑꯩꯈꯣꯏꯅ ꯂꯥꯏꯔꯤꯛꯁꯦ ꯑꯗꯨꯝ ꯑꯦꯅꯤꯇꯥꯏꯝ ꯀꯥꯏꯗꯅꯣꯃ ꯆꯠꯄ ꯃꯇꯝꯗ ꯑꯗꯨꯝ ꯂꯥꯏꯔꯤꯛꯁꯦ ꯄꯨꯔꯒ ꯆꯠꯄꯗꯨꯗꯤ ꯌꯥꯗꯦ ꯑꯗꯨꯕꯨ ꯐꯣꯟꯗꯤ ꯑꯗꯨꯝ ꯃꯇꯝ ꯆꯨꯞꯄꯗ ꯏꯁꯥꯗ ꯂꯣꯏꯅꯔꯒ ꯂꯩꯕꯅꯤꯅ ꯐꯣꯟꯁꯤꯗꯒꯤ ꯄꯥꯅꯤꯡꯕ ꯃꯇꯝꯗ ꯄꯥꯕ ꯌꯥꯔꯦ ꯑꯗꯒꯤ ꯀꯩꯅꯣꯃ ꯆꯠꯄ ꯒꯥꯔꯤ ꯇꯣꯡꯒꯦꯔꯥ ꯑꯗꯨꯗꯒꯤ ꯂꯝꯕꯤꯗꯕꯨ ꯆꯠꯀꯦꯔꯥ ꯆꯠꯅ ꯆꯠꯅ ꯑꯣꯏꯔꯁꯨ ꯒꯥꯔꯤꯕꯨ ꯇꯣꯡꯉꯁꯨ ꯀꯥꯏꯗꯅꯣꯝꯃ ꯆꯠꯄ ꯃꯇꯝꯗ ꯑꯗꯨꯝ ꯑꯦꯅꯤꯇꯥꯏꯝ ꯏꯄꯥꯗ ꯄꯥꯕ ꯌꯥꯔꯦ ꯁꯤ ꯍꯥꯏꯖꯅꯤꯡꯉꯦ